ꯑꯩꯒꯤ ꯃꯐꯝ ꯑꯁꯤꯗ ꯐꯤ ꯁꯥꯕꯒꯤ ꯇ꯭ꯔꯦꯅꯤꯡ ꯑꯃ ꯌꯥꯎꯈꯤ ꯐꯤ ꯁꯥꯕꯒꯤ ꯇꯔꯦꯅꯤꯡ ꯑꯁꯤ ꯍꯥꯟꯅ ꯃꯣꯏꯅ ꯂꯥꯛꯑꯒ ꯁꯨꯃꯥꯏꯅ ꯇꯧꯅ ꯐꯤ ꯁꯥꯕꯒꯤ ꯇ꯭ꯔꯦꯅꯤꯡ ꯑꯃ ꯂꯩ ꯅꯣꯏ ꯌꯥꯎꯅꯤꯡꯕ꯭ꯔꯥ ꯍꯥꯏꯕꯗꯒꯤ ꯑꯩꯈꯣꯏ ꯀꯩꯅꯣ ꯒ꯭ꯔꯨꯐ ꯑꯣꯏꯅ ꯑꯩꯈꯣꯏ ꯃꯤ ꯇꯔꯥꯃꯨꯛ ꯌꯥꯎꯈꯤ ꯃꯤ ꯑꯗꯨꯒꯤ ꯌꯥꯎꯕꯒꯤ ꯃꯣꯏꯅ ꯅꯨꯡꯇꯤꯒꯤ ꯂꯧꯕ ꯂꯥꯛꯏ ꯑꯗꯨꯗꯨꯒ ꯇ꯭ꯔꯦꯅꯤꯡ ꯑꯁꯤ ꯑꯩꯈꯣꯏ ꯊꯥ ꯑꯃꯒꯤ ꯇ꯭ꯔꯦꯅꯤꯡꯅꯤ ꯑꯗꯨꯒ ꯅꯨꯡꯇꯤꯒꯤ ꯅꯨꯡꯇꯤꯒꯤ ꯇꯤ ꯑꯦ ꯇꯤ ꯄꯤꯗ꯭ꯔꯦ ꯑꯗꯨꯗꯨꯒ ꯃꯣꯏꯅ ꯊꯥꯁꯤ ꯂꯣꯏꯔꯒ ꯇ꯭ꯔꯦꯅꯤꯡꯁꯤ ꯂꯣꯏꯔꯒ ꯂꯣꯏꯔꯒ ꯃꯣꯏꯅ ꯀꯩꯅꯣ ꯑꯣꯏꯅ ꯏꯁꯇꯥꯏꯄꯦꯗꯨ ꯄꯨꯟꯅ ꯑꯦꯀꯥꯎꯟꯗ ꯑꯣꯏꯅ ꯀꯥꯞꯄꯛꯑꯦ ꯑꯗꯨꯗꯨꯒ ꯇ꯭ꯔꯦꯅꯤꯡ ꯑꯁꯤ ꯌꯥꯎꯕꯒꯤ ꯀꯥꯟꯅꯕꯅ ꯑꯩꯈꯣꯏꯅ ꯃꯌꯦꯛ ꯊꯣꯛꯄ ꯍꯩꯔꯝꯗꯕ ꯑꯗꯒꯤ ꯐꯤ ꯁꯥꯕꯗ ꯈꯨꯠꯂꯣꯏꯔꯝꯗꯕ ꯀꯌꯥ ꯑꯃ ꯍꯧꯖꯤꯛꯀꯤ ꯇ꯭ꯔꯦꯅꯤꯡꯗꯨ ꯌꯥꯎꯔꯨꯕꯗꯒꯤ ꯈꯪꯕ ꯉꯝꯃꯦ ꯑꯗꯨꯗꯨꯒ ꯍꯧꯖꯤꯛꯀꯤ ꯇ꯭ꯔꯦꯅꯤꯡ ꯑꯗꯨ ꯌꯥꯝꯅ ꯐꯩ ꯑꯩꯈꯣꯏꯗ ꯈꯪꯗꯕ ꯀꯌꯥꯑꯃꯁꯨ ꯈꯪꯉꯦ ꯑꯗꯨꯗꯨꯒ ꯑꯩꯈꯣꯏꯅ ꯈꯪꯉꯝꯗꯕ ꯑꯩꯈꯣꯏꯒꯤ ꯂꯪꯒꯤ ꯃꯇꯥꯡꯗ ꯑꯣꯏꯔꯒꯁꯨ ꯑꯗꯒꯤ ꯃꯌꯦꯛ ꯃꯌꯦꯛꯀꯤ ꯃꯇꯥꯡꯗ ꯃꯈꯜ ꯃꯈꯜ ꯃꯌꯥ ꯑꯃ ꯈꯪꯕ ꯉꯝꯂꯦ ꯑꯗꯨꯅ ꯑꯩꯈꯣꯏꯗ ꯌꯥꯝꯅ ꯍꯦꯟꯅ ꯀꯥꯟꯅꯕ ꯑꯩꯒꯤ ꯏꯁꯥꯗ ꯍꯦꯟꯅ ꯍꯩꯔꯝꯗꯕ ꯑꯩꯉꯣꯟꯗ ꯅꯣꯂꯦꯖ ꯀꯌꯥ ꯑꯃ ꯐꯪꯕ ꯉꯝꯂꯦ ꯑꯗꯣ ꯃꯐꯝ ꯑꯁꯤꯗ ꯑꯩꯈꯣꯏꯒꯤ ꯏꯃꯥꯟꯅꯕꯁꯤꯡꯁꯨ ꯂꯣꯏꯅꯃꯛ ꯑꯩꯗꯧꯅ ꯈꯪꯕ ꯍꯩꯕ ꯂꯣꯏꯅꯃꯛ ꯉꯝꯃꯦ ꯑꯗꯨꯒ ꯃꯌꯨꯝꯗ ꯁꯨꯝ ꯑꯩꯅ ꯃꯌꯦꯛ ꯑꯃꯈꯛꯇꯪ ꯁꯨꯝ ꯇꯧꯖꯔꯝꯕꯗꯨꯗꯒꯤ ꯍꯦꯟꯅ ꯍꯦꯟꯅ ꯑꯍꯦꯟꯕ ꯃꯌꯦꯛ ꯀꯌꯥ ꯑꯃ ꯈꯪꯗꯨꯅ ꯃꯣꯏꯁꯨ ꯍꯧꯖꯤꯛꯇꯤ ꯃꯈꯟ ꯃꯈꯟꯒꯤ ꯌꯨꯝ ꯌꯨꯝꯗ ꯃꯌꯦꯛ ꯊꯣꯛꯇꯅ ꯄꯩꯁꯥ ꯍꯦꯟꯅ ꯇꯥꯟꯗꯅ ꯍꯦꯟꯅ ꯌꯣꯟꯗꯅ ꯃꯐꯝ ꯃꯐꯝꯗ ꯌꯣꯟꯗꯅ ꯃꯤꯅ ꯄꯥꯝꯅꯕ ꯗꯤꯃꯥꯟꯒꯤ ꯃꯇꯨꯡ ꯏꯟꯅ ꯄꯤꯕ ꯉꯝꯂꯦ ꯇ꯭ꯔꯦꯅꯤꯡ ꯑꯗꯨ ꯌꯥꯎꯕꯗꯒꯤ ꯑꯩꯈꯣꯏꯗꯤ ꯌꯥꯝꯅ ꯅꯨꯡꯉꯥꯏꯕ ꯑꯣꯏꯔꯦ ꯍꯥꯏꯕꯁꯦ ꯍꯥꯏꯖꯅꯤꯡꯉꯤ